ꯃꯅꯤꯄꯨꯔ ꯍꯥꯏꯕꯁꯤ ꯃꯅꯤꯄꯨꯔ ꯍꯥꯏꯕꯁꯤ ꯆꯍꯤ ꯂꯤꯁꯤꯡ ꯑꯅꯤꯒꯤ ꯃꯃꯥꯡꯗꯒꯤ ꯂꯩꯔꯛꯂꯕ ꯃꯩꯇꯩ ꯍꯥꯏꯕ ꯖꯥꯇꯤ ꯑꯁꯤꯅ ꯉꯥꯡꯅꯕ ꯃꯅꯤꯄꯨꯔꯤ ꯂꯣꯜ ꯑꯁꯤ ꯃꯅꯤꯄꯨꯔꯗ ꯂꯩꯃꯤꯟꯅꯔꯤꯕ ꯐꯨꯔꯨꯞ ꯈꯨꯗꯤꯡꯃꯛꯅ ꯃꯩꯇꯩ ꯂꯣꯜ ꯅꯠꯇꯅ ꯑꯇꯣꯞꯄ ꯂꯣꯜ ꯑꯃꯠꯇ ꯁꯤꯖꯤꯟꯅꯗꯦ ꯑꯩꯈꯣꯏꯅ ꯑꯇꯣꯞꯄ ꯐꯨꯔꯨꯞ ꯃꯌꯥꯝ ꯑꯃ ꯇꯃꯤꯟꯅꯔꯒꯁꯨ ꯈꯨꯟꯗꯥ ꯂꯩꯃꯤꯟꯅꯔꯒꯁꯨ ꯃꯅꯤꯄꯨꯔ ꯍꯥꯏꯔꯤꯕ ꯃꯐꯝꯁꯤꯗꯗꯤ ꯃꯅꯤꯄꯨꯔꯒꯤ ꯂꯣꯜꯁꯤ ꯅꯠꯇꯅ ꯑꯩꯈꯣꯏꯅ ꯂꯣꯜ ꯑꯇꯣꯞꯄ ꯑꯃꯠꯇꯅ ꯉꯥꯡꯅꯗꯦ ꯈꯪꯅꯗꯦ ꯇꯧꯕꯇꯕꯨ ꯑꯩꯈꯣꯏꯅ ꯃꯅꯤꯄꯨꯔꯒꯤ ꯋꯥꯡꯃꯗ ꯑꯩꯈꯣꯏꯅ ꯆꯠꯄ ꯇꯥꯔꯒꯗꯤ ꯑꯩꯈꯣꯏꯅ ꯑꯩꯈꯣꯏꯒꯤ ꯂꯣꯜ ꯑꯁꯤ ꯑꯇꯣꯞꯄ ꯏꯁꯇꯦꯠ ꯃꯐꯝꯗꯗꯤ ꯈꯪꯕꯤꯗꯕꯅꯤꯅ ꯑꯩꯈꯣꯏꯅ ꯃꯤ ꯃꯐꯝ ꯃꯐꯝ ꯗꯨꯒꯤ ꯑꯣꯏꯅ ꯑꯩꯈꯣꯏꯅ ꯍꯤꯟꯗꯤ ꯅꯠꯇꯔꯒ ꯏꯪꯒ꯭ꯔꯥꯖꯤꯗ ꯄꯥꯎ ꯐꯥꯎꯅꯗꯨꯅ ꯑꯩꯈꯣꯏꯒ ꯃꯈꯣꯏꯒ ꯄꯥꯎ ꯐꯥꯎꯅꯩ ꯑꯗꯨꯕꯨ ꯑꯩꯈꯣꯏꯒꯤ ꯂꯣꯜ ꯑꯁꯤꯗꯤ ꯑꯇꯣꯞꯄ ꯃꯐꯝꯗꯗꯤ ꯀꯅꯥꯅꯁꯨ ꯈꯪꯕꯤꯗꯦ ꯑꯗꯨꯒ ꯑꯩꯈꯣꯏꯅꯁꯨ ꯍꯥꯏꯔꯨꯕ ꯃꯇꯝꯗ ꯑꯇꯣꯞꯄ ꯑꯃꯠꯇꯅ ꯇꯝꯕ ꯉꯝꯕ ꯑꯃꯇ ꯂꯩꯇꯦ ꯑꯗꯨꯅ ꯑꯩꯈꯣꯏꯒꯤ ꯃꯩꯇꯩ ꯍꯥꯏꯔꯤꯕ ꯖꯥꯇꯤ ꯑꯁꯤꯅ ꯃꯅꯤꯄꯨꯔꯤ ꯂꯣꯜ ꯑꯁꯤ ꯈ꯭ꯋꯥꯏꯗꯒꯤ ꯍꯦꯟꯅ ꯇꯝꯕꯗ ꯃꯤꯅ ꯋꯥꯕ ꯂꯣꯜ ꯑꯃ ꯑꯣꯏ ꯑꯩꯈꯣꯏꯅꯗꯤ ꯃꯤ ꯑꯇꯣꯞꯄ ꯖꯥꯇꯤꯒꯤ ꯂꯦꯜ ꯒꯦꯡꯒ꯭ꯋꯣꯏꯁꯁꯤꯡꯁꯤ ꯑꯩꯈꯣꯏꯅ ꯇꯝꯕ ꯉꯝꯃꯤ ꯍꯥꯏꯕ ꯉꯝꯃꯤ ꯄꯨꯝꯅꯃꯛ ꯑꯩꯈꯣꯏꯅ ꯈꯪꯕ ꯉꯝꯃꯤ ꯑꯗꯨꯕꯨ ꯑꯩꯈꯣꯏꯒꯤ ꯃꯅꯤꯄꯨꯔꯒꯤ ꯑꯣꯏꯕ ꯃꯩꯇꯩꯒꯤ ꯂꯣꯜ ꯑꯁꯤꯗꯤ ꯃꯤꯅ ꯇꯝꯕꯗ ꯋꯥꯅ ꯊꯣꯛꯏ ꯑꯗꯨꯅ ꯑꯩꯈꯣꯏꯅ ꯃꯅꯤꯄꯨꯔꯤ ꯍꯥꯏꯔꯤꯕ ꯂꯣꯜ ꯑꯁꯤ ꯃꯤꯅ ꯈꯪꯕꯗ ꯈꯔ ꯋꯥꯅ ꯊꯣꯛꯄꯗꯨꯅ ꯌꯥꯝꯅ ꯄꯤꯛꯄ ꯏꯁꯇꯦꯠ ꯑꯃ ꯑꯣꯏꯕꯅ ꯑꯩꯈꯣꯏꯅ ꯃꯅꯤꯄꯨꯔ ꯑꯁꯤ ꯃꯩꯇꯩ ꯂꯣꯜ ꯑꯁꯤ ꯈꯤꯇꯪ ꯋꯥꯅ ꯊꯣꯛꯄꯒꯤ ꯃꯔꯝ ꯑꯣꯏꯔꯒ ꯈꯪꯕꯒꯤ ꯆꯥꯡ ꯌꯥꯝꯅ ꯌꯥꯠꯄ ꯃꯔꯝꯅ ꯆꯥꯎꯈꯠꯄꯒꯤ ꯆꯥꯡꯁꯤ ꯈꯔ ꯅꯦꯝꯅ ꯂꯩ